ꯃꯁꯤ ꯑꯜꯍꯌꯥꯠꯀꯤ ꯔꯦꯁꯇꯨꯔꯦꯟ ꯅꯠꯇ꯭ꯔꯣ ꯑꯩꯁꯦ ꯏꯝꯐꯥꯜꯗꯒꯤ ꯒꯨꯍꯥꯇꯤꯐꯥꯎ ꯆꯠꯂꯦ ꯇ꯭ꯔꯦꯟꯗ ꯃꯔꯝ ꯑꯁꯤꯅ ꯆꯠꯊꯣꯛ ꯆꯠꯁꯤꯟ ꯇꯧꯗ꯭ꯔꯤꯉꯩꯗ ꯑꯆꯥꯄꯣꯠ ꯑꯣꯔꯗꯔ ꯇꯧꯕ ꯌꯥꯒꯗ꯭ꯔꯥ ꯍꯥꯏꯅ ꯍꯥꯏꯕꯤꯔꯛꯎ ꯅꯣꯡ ꯆꯨꯕ ꯃꯇꯝꯗꯁꯨ ꯗꯦꯂꯤꯚꯔꯤ ꯇꯧꯕꯒꯤ ꯈꯨꯗꯣꯡꯆꯥꯕ ꯂꯩꯒꯗ꯭ꯔꯥ ꯍꯥꯏꯕꯗꯣ ꯍꯥꯏꯕꯤꯔꯛꯑꯣ